ꯍꯧꯖꯤꯛꯀꯤ ꯃꯇꯝꯗ ꯁꯣꯁꯦꯜ ꯃꯦꯗꯤꯌꯥ ꯑꯁꯤꯗ ꯂꯣꯏꯅ ꯆꯥꯎꯈꯠꯄꯒꯤ ꯃꯃꯤꯁꯦ ꯂꯣꯏꯅ ꯇꯥꯔꯦ ꯑꯗꯨꯅ ꯃꯣꯏꯕꯥꯏꯜ ꯍꯥꯏꯕ ꯃꯣꯕꯥꯏꯜꯁꯤꯗ ꯊꯣꯛꯏꯕ ꯈꯨꯠ ꯁꯥ ꯍꯩꯕꯒꯤ ꯊꯕꯛ ꯆꯥꯎꯈꯠꯄꯒꯤ ꯊꯕꯛ ꯑꯗꯒꯤ ꯐꯤꯔꯣꯟ ꯁꯦꯠ ꯆꯥꯕ ꯃꯛꯇꯒꯤ ꯏꯟꯅꯕꯒꯤꯃꯛꯇꯒꯤ ꯑꯣꯏꯔꯕꯁꯨ ꯑꯩꯈꯣꯏꯒꯤ ꯃꯅꯤꯄꯨꯔꯗꯒꯤ ꯄꯨꯊꯣꯛꯏꯕ ꯄꯣꯊꯣꯛꯁꯤꯡꯁꯤꯁꯨ ꯂꯣꯏꯅ ꯃꯤꯒꯤ ꯂꯝꯗ ꯂꯣꯏꯅ ꯃꯤꯅ ꯄꯥꯝꯅꯅ ꯁꯦꯠꯅ ꯆꯥꯅꯔꯤꯕ ꯃꯌꯥꯝ ꯑꯃꯅꯤ ꯑꯗꯨꯕꯨ ꯃꯤꯔꯩꯕꯥꯛꯇꯒꯤ ꯄꯨꯁꯜꯂꯛꯑꯒꯁꯨ ꯑꯩꯈꯣꯏ ꯁꯣꯝꯗ ꯏꯁꯩ ꯅꯣꯡꯃꯥꯏꯗ ꯑꯃꯗꯤ ꯖꯒꯣꯏ ꯏꯁꯩꯗ ꯂꯣꯏꯅ ꯁꯦꯠꯅ ꯆꯥꯅꯔꯒ ꯂꯣꯏꯅ ꯎꯕ ꯐꯪꯉꯦ ꯑꯁꯣꯝꯗꯒꯤꯁꯨ ꯃꯤꯔꯝꯗꯒꯤꯁꯨ ꯄꯨꯁꯜꯂꯛꯏ ꯃꯅꯤꯄꯨꯔꯗꯒꯤꯁꯨ ꯄꯨꯊꯣꯛꯏ ꯑꯗꯨꯅ ꯑꯄꯥꯝ ꯑꯄꯥꯝꯕ ꯃꯑꯣꯡꯗ ꯁꯦꯠꯂꯒ ꯑꯩꯈꯣꯏꯒꯤ ꯆꯥꯎꯈꯠꯄꯒꯤ ꯃꯃꯤꯁꯤ ꯂꯣꯏꯅ ꯐꯪꯉꯕꯅꯤꯅ ꯂꯩꯒꯦ ꯍꯥꯏꯕꯁꯨ ꯐꯪꯉꯦ ꯑꯗꯒꯤ ꯑꯣꯟꯂꯥꯏꯟꯗ ꯆꯦꯟꯕꯁꯨ ꯐꯪꯉꯦ ꯑꯅꯧ ꯑꯅꯧꯕ ꯐꯖ ꯐꯖꯕ ꯄꯣꯠ ꯆꯩ ꯃꯌꯥꯝꯁꯦ ꯑꯁꯨꯛꯀꯤ ꯃꯇꯤꯛ ꯆꯥꯎꯈꯠꯄ ꯍꯥꯏꯕꯗꯨ ꯑꯣꯏꯔꯦ ꯊꯥꯏꯅ ꯉꯩꯗꯗꯤ ꯑꯁꯤꯒꯨꯝꯕꯁꯦ ꯀꯌꯥ ꯇꯧꯔꯝꯗꯦ ꯑꯗꯨ ꯍꯧꯖꯤꯛꯀꯤ ꯃꯇꯝꯗꯗꯤ ꯃꯤꯒꯤ ꯂꯝꯗꯒꯤ ꯄꯣꯔꯛꯑꯒꯁꯨ ꯑꯩꯈꯣꯏꯅ ꯁꯣꯝꯗ ꯄꯨꯁꯜꯂꯛꯄꯗ ꯂꯣꯏꯅ ꯆꯥꯎꯈꯠꯄꯒꯤ ꯃꯃꯤ ꯇꯥꯕ ꯄꯣꯠ ꯆꯩ ꯂꯩꯕꯗ ꯑꯃꯗ ꯑꯃꯗ ꯂꯣꯏꯅ ꯈꯨꯗꯣꯡ ꯆꯥꯕ ꯐꯪꯉꯦ ꯑꯩꯈꯣꯏꯒꯤ ꯃꯅꯤꯄꯨꯔꯗꯒꯤꯁꯨ ꯄꯨꯊꯣꯛꯈꯤꯗꯨꯅ ꯈ꯭ꯋꯥꯡꯗ ꯁꯥꯕ ꯐꯤ ꯈꯨꯠꯅ ꯈꯨꯠꯅ ꯂꯣꯟꯕ ꯐꯤ ꯑꯁꯣꯝꯗ ꯊꯥꯗꯣꯛꯏ ꯑꯁꯣꯝꯗꯒꯤꯁꯨ ꯁꯣꯝꯗ ꯊꯥꯖꯜꯂꯛꯏ ꯑꯄꯥꯝ ꯑꯄꯥꯝꯕ ꯐꯖ ꯐꯖꯕ ꯗ꯭ꯔꯦꯁꯁꯤꯡꯁꯤꯅ ꯑꯩꯈꯣꯏꯅ ꯄꯨꯊꯣꯛꯇꯨꯅ ꯂꯣꯟꯕꯗꯒꯤ ꯁꯦꯠꯄꯗꯒꯤ ꯂꯣꯏꯅꯃꯛ ꯆꯥꯎꯈꯠꯄ ꯂꯝꯕꯤꯗ ꯄꯣꯔꯛꯑꯦ ꯃꯁꯤꯅ ꯑꯁꯨꯛꯀꯤ ꯃꯇꯤꯛ ꯆꯥꯎꯈꯠꯄꯒꯤ ꯂꯝꯖꯦꯟ ꯊꯥꯛꯇ ꯂꯩꯔꯦ ꯁꯤꯅꯤ ꯑꯩꯅ ꯍꯥꯏꯖꯅꯤꯡꯉꯤꯁꯤ